ꯃꯤꯌꯥꯝꯒꯤ ꯄꯨꯟꯁꯤꯗ ꯑꯄꯨꯟꯕ ꯄꯨꯟꯁꯤꯒꯤ ꯃꯥꯑꯣꯟꯗ ꯃꯁꯥꯟꯅꯁꯤꯡꯅ ꯀꯔꯤ ꯀꯔꯤ ꯃꯉꯣꯟꯗ ꯀꯥꯟꯅꯕ ꯄꯤꯕꯒꯦ ꯍꯥꯏꯕꯗꯨ ꯍꯥꯏꯕꯗꯨ ꯑꯩꯈꯣꯏꯅ ꯑꯩꯈꯣꯏꯅ ꯒꯦꯝꯁ ꯅꯠꯇ꯭ꯔꯒ ꯏꯁꯄꯣꯔꯠ ꯁꯥꯟꯅꯕ ꯃꯇꯝꯗ ꯑꯩꯈꯣꯏꯗ ꯀꯩꯅꯣꯒꯤ ꯀꯩꯅꯣꯒꯤ ꯁꯣꯂꯣ ꯄ꯭ꯂꯦ ꯅꯠꯇ꯭ꯔꯒ ꯒ꯭ꯔꯨꯞ ꯄ꯭ꯂꯦ ꯂꯩ ꯁꯣꯂꯣ ꯄ꯭ꯂꯦꯗꯤ ꯁꯣꯂꯣ ꯄ꯭ꯂꯦ ꯅꯠꯇꯕꯤꯗ ꯒ꯭ꯔꯨꯞ ꯄ꯭ꯂꯦꯗꯗꯤ ꯑꯩꯈꯣꯏꯅ ꯇꯤꯝ ꯏꯁꯄꯤꯔꯤꯠ ꯇꯤꯝ ꯏꯁꯄꯤꯔꯤꯠ ꯍꯥꯏꯕꯁꯤꯅ ꯀꯩꯅꯣ ꯑꯩꯈꯣꯏꯅ ꯃꯤ ꯑꯃꯒꯤ ꯃꯤ ꯑꯃꯗ ꯃꯤ ꯑꯃꯒꯤ ꯃꯇꯦꯡ ꯄꯥꯡꯅꯤꯡꯕꯒꯤ ꯑꯩꯈꯣꯏꯒꯤ ꯑꯩꯈꯣꯏꯒꯤ ꯑꯩꯈꯣꯏꯒꯤ ꯊꯝꯃꯣꯏꯗ ꯐꯥꯎꯍꯟꯕ ꯑꯗꯒꯤ ꯇꯤꯝ ꯏꯁꯄꯤꯔꯤꯠꯁꯤꯅ ꯑꯩꯈꯣꯏꯗ ꯀꯥꯟꯅꯕ ꯄꯤꯕ ꯑꯁꯤ ꯑꯩꯈꯣꯏꯗ ꯃꯤꯑꯣꯏꯕꯒꯤ ꯃꯤ ꯑꯃꯅ ꯃꯤ ꯑꯃꯗ ꯇꯧꯕ ꯌꯥꯕ ꯎꯠꯄ ꯊꯕꯛ ꯊꯧꯑꯣꯡꯁꯤꯡ ꯑꯗꯨ ꯎꯠꯄ ꯑꯗꯒꯤ ꯒꯦꯝꯁ ꯒꯦꯝꯁ ꯑꯗꯨ ꯅꯠꯇ꯭ꯔꯒ ꯏꯁꯄꯣꯔꯠ ꯁꯥꯟꯅꯕꯁꯤꯅ ꯃꯤꯑꯣꯏꯕꯒꯤ ꯍꯛꯆꯥꯡ ꯐꯍꯜꯂꯤ ꯃꯤꯑꯣꯏꯕꯒꯤ ꯍꯛꯆꯥꯡ ꯕꯣꯗꯤꯗ ꯑꯦꯛꯇꯤꯞ ꯂꯩꯍꯜꯂꯤ ꯃꯤꯑꯣꯏꯕꯒꯤ ꯇꯟꯕꯒꯤ ꯆꯥꯡ ꯑꯁꯤ ꯁꯥꯟꯅ ꯈꯣꯠꯅꯕꯅ ꯑꯩꯈꯣꯏꯒꯤ ꯇꯟꯕꯒꯤ ꯆꯥꯡ ꯑꯁꯤ ꯍꯟꯊꯍꯜꯂꯤ ꯑꯩꯈꯣꯏꯒꯤ ꯏꯁꯥꯗ ꯑꯗꯨꯝ ꯈꯤꯡ ꯈꯤꯡ ꯂꯥꯎꯅ ꯂꯩꯍꯜꯂꯤ ꯑꯗꯒꯤ ꯒꯦꯝꯁ ꯏꯁꯄꯣꯔꯠ ꯁꯥꯟꯅꯕꯗ ꯑꯣꯖꯥ ꯑꯃꯒꯤ ꯃꯈꯥꯗ ꯁꯥꯟꯅꯕ ꯇꯥꯔꯒꯗꯤ ꯁꯥꯟꯅꯔꯤꯕ ꯁꯥꯟꯅꯔꯤꯕ ꯏꯁꯄꯣꯔꯠ ꯄꯥꯔꯁꯟ ꯅꯠꯇ꯭ꯔꯒ ꯏꯁꯄꯣꯔꯠ ꯄ꯭ꯂꯦꯌꯥꯔ ꯑꯗꯨ ꯑꯩꯈꯣꯏꯒꯤ ꯗꯤꯁꯤꯄ꯭ꯂꯤꯟ ꯑꯃ ꯅꯥꯏꯅ ꯗꯤꯁꯤꯄ꯭ꯂꯤꯟ ꯑꯃꯗ ꯆꯠꯄ ꯑꯗꯨꯒꯤ ꯃꯇꯥꯡ ꯑꯗꯨꯗ ꯑꯩꯈꯣꯏꯅ ꯗꯤꯁꯤꯄ꯭ꯂꯤꯟ ꯑꯃ ꯅꯥꯏꯅ ꯅꯠꯇ꯭ꯔꯒ ꯗꯤꯁꯤꯄ꯭ꯂꯤꯟ ꯑꯃꯗ ꯆꯠꯄ ꯇꯥꯔꯕꯗꯤ ꯏꯁꯇꯨꯗꯦꯟ ꯁꯥꯟꯅꯔꯤꯕ ꯄ꯭ꯂꯦꯌꯥꯔ ꯑꯗꯨ ꯗꯤꯁꯤꯄ꯭ꯂꯤꯟ ꯗꯤꯁꯤꯄ꯭ꯂꯤꯟ ꯗꯤꯁꯤꯄ꯭ꯂꯤꯟ ꯂꯩꯒꯅꯤ ꯑꯗꯒꯤ ꯑꯩꯈꯣꯏꯅ ꯁꯃꯥꯖꯇ ꯊꯣꯛꯂꯛꯄ ꯃꯇꯝꯗ ꯗꯤꯁꯤꯄ꯭ꯂꯤꯟ ꯗꯤꯁꯤꯄ꯭ꯂꯤꯟ ꯌꯥꯎꯕ ꯃꯤꯑꯣꯏ ꯍꯥꯏꯕ ꯑꯃꯗꯨ ꯑꯣꯏꯒꯅꯤ ꯏꯁꯄꯣꯔꯠ ꯁꯥꯟꯅꯕꯅ ꯑꯩꯈꯣꯏꯒꯤ ꯑꯩꯈꯣꯏ ꯒꯦꯝ ꯏꯁꯄꯣꯔꯠ ꯁꯥꯟꯅꯕꯅ ꯑꯩꯈꯣꯏꯒꯤ ꯄꯨꯟꯁꯤꯒꯤ ꯂꯝꯕꯤꯗ ꯅꯤꯁꯥ ꯆꯥꯔꯤꯕ ꯅꯠꯇ꯭ꯔꯒ ꯗ꯭ꯔꯒ ꯑꯦꯗꯤꯛ ꯑꯣꯏꯔꯤꯕ ꯅꯤꯁꯥ ꯆꯥꯔꯤꯕ ꯑꯉꯥꯡꯁꯤꯡ ꯑꯁꯤꯕꯨ ꯑꯩꯈꯣꯏꯒꯤ ꯅꯤꯁꯥ ꯆꯥꯔꯛꯇꯅꯕꯒꯤ ꯀꯩꯅꯣꯁꯤ ꯅꯤꯁꯥꯔꯣꯝꯗ ꯆꯠꯇꯅꯕꯒꯤ ꯂꯝꯕꯤ ꯑꯃꯁꯨꯅꯤ ꯒꯦꯝ ꯏꯁꯄꯣꯔꯠ ꯁꯥꯟꯅꯕꯅ ꯑꯩꯈꯣꯏꯒꯤ ꯀꯩꯅꯣ ꯑꯩꯈꯣꯏꯒꯤ ꯄ꯭ꯔꯤꯊꯤꯕꯤ ꯅꯠꯇ꯭ꯔꯒ ꯑꯩꯈꯣꯏ ꯁꯃꯥꯖ ꯑꯁꯤꯕꯨ ꯑꯩꯈꯣꯏ ꯅꯠꯇ꯭ꯔꯒ ꯑꯩꯈꯣꯏꯒꯤ ꯀꯜꯆꯔ ꯑꯁꯤꯕꯨ ꯑꯩꯈꯣꯏ ꯀꯝꯃ꯭ꯌꯨꯅꯤꯇꯤ ꯑꯁꯤꯕꯨ ꯃꯁꯛ ꯃꯃꯤꯡ ꯇꯥꯛꯍꯜꯂꯤ ꯑꯗꯨꯒ ꯃꯤꯌꯥꯝ ꯃꯤꯄꯨꯝ ꯃꯤꯌꯥꯝꯗ ꯑꯩꯈꯣꯏꯕꯨ ꯁꯛ ꯁꯛ ꯁꯛ ꯅꯥꯏꯕ ꯑꯗꯒꯤ ꯁꯛ ꯅꯥꯏꯕ ꯃꯁꯛ ꯈꯪꯍꯜꯂꯤ